ꯑꯩꯈꯣꯏꯅ ꯁꯥ ꯁꯟꯁꯤꯡꯕꯨ ꯌꯨꯝꯗꯒꯤ ꯁꯦꯝꯖꯕ ꯃꯆꯤꯟꯖꯥꯛꯁꯤꯡ ꯄꯤꯖꯩ ꯁꯥ ꯁꯟ ꯂꯣꯏꯕ ꯃꯇꯝꯗ ꯑꯩꯈꯣꯏꯅ ꯁꯟꯅ ꯆꯥꯅꯕ ꯁꯖꯤꯛ ꯐꯥꯟꯗꯨꯅ ꯌꯨꯝꯗ ꯄꯨꯔꯛꯂꯕ ꯄꯇꯨꯡ ꯀꯨꯞꯂꯞꯅ ꯊꯥꯡꯒꯣꯜꯅ ꯀꯛꯑꯒ ꯁꯟꯒꯤꯗꯃꯛ ꯄꯤꯖꯩ ꯑꯗꯨꯒ ꯌꯦꯟ ꯉꯥꯅꯨꯗꯅ ꯑꯩꯈꯣꯏꯅ ꯌꯦꯟ ꯂꯣꯏꯕ ꯃꯇꯝꯗ ꯃꯤꯜꯗꯒꯤ ꯆꯦꯡꯀꯨꯞ ꯂꯩꯗꯨꯅ ꯑꯩꯈꯣꯏꯅ ꯆꯥꯕꯗ ꯂꯦꯝꯍꯧꯕ ꯆꯥꯛ ꯏꯁꯤꯡ ꯅꯠꯇ꯭ꯔꯒ ꯀꯣꯕꯤ ꯃꯅꯥ ꯍꯪꯒꯥꯝ ꯃꯅꯥꯒꯨꯝꯕ ꯁꯣꯏꯗꯨꯅ ꯄꯨꯟꯅ ꯇꯣꯠꯂꯒ ꯄꯤꯖꯩ ꯑꯗꯨꯒ ꯉꯥꯅꯨꯗꯅ ꯑꯩꯈꯣꯏꯅ ꯄꯨꯈ꯭ꯔꯤꯗꯒꯤ ꯅꯠꯇ꯭ꯔꯒ ꯄꯥꯠꯇꯒꯤ ꯀꯪ ꯀꯣꯠꯂꯒ ꯃꯤꯜꯗꯒꯤ ꯆꯦꯡꯀꯨꯞ ꯅꯠꯇ꯭ꯔꯒꯅ ꯋꯥꯏꯀꯨꯞ ꯂꯧꯔꯒ ꯄꯨꯟꯅ ꯇꯣꯠꯂꯒ ꯄꯤꯖꯩ ꯃꯈꯣꯏꯅ ꯍꯦꯟꯅ ꯃꯁꯥ ꯅꯥꯟꯅꯕ ꯃꯁꯥ ꯐꯅꯕ ꯕꯖꯥꯔꯗꯒꯤ ꯃꯈꯣꯏꯒꯤ ꯑꯣꯏꯕ ꯃꯆꯤꯟꯖꯥꯛꯁꯤꯡ ꯂꯩꯔꯒꯁꯨ ꯑꯗꯨꯝ ꯄꯤꯖꯩ